ꯑꯩꯒꯤ ꯑꯣꯄꯤꯅꯤꯌꯟꯗꯗꯤ ꯂꯥꯏꯞꯏꯁꯇꯣꯛ ꯐꯥꯔꯃꯤꯡ ꯑꯁꯤꯗꯗꯤ ꯑꯣꯛ ꯑꯁꯤꯅ ꯌꯥꯝꯅ ꯑꯩꯈꯣꯏꯗ ꯌꯥꯝꯅ ꯄ꯭ꯔꯣꯐꯤꯇꯦꯕꯜ ꯑꯣꯏ ꯍꯥꯏꯅ ꯈꯜꯂꯤ ꯃꯔꯝꯗꯤ ꯑꯣꯛ ꯑꯁꯤꯅ ꯑꯩꯈꯣꯏꯅ ꯁꯣꯔꯠ ꯇꯥꯏꯝꯗ ꯄ꯭ꯔꯣꯐꯤꯠ ꯌꯥꯝꯅ ꯇꯥꯟꯕ ꯇꯥꯟꯕ ꯉꯝꯃꯤ ꯃꯆꯥꯗꯒꯤ ꯂꯧꯔꯒ ꯁꯤꯛꯁ ꯃꯟꯁ ꯁꯚꯦꯟ ꯃꯟꯁ ꯑꯁꯤ ꯌꯧꯔꯛꯄ ꯃꯇꯝꯗ ꯑꯩꯈꯣꯏꯅ ꯌꯣꯟꯕ ꯌꯥꯏ ꯑꯗꯨꯅ ꯑꯩꯈꯣꯏꯅ ꯄꯣꯛ ꯐꯥꯔꯃꯤꯡ ꯇꯧꯔꯕꯗꯤ ꯄꯣꯔꯐꯤꯇꯦꯕꯜ ꯑꯁꯤ ꯑꯗꯨꯛꯀꯤ ꯃꯇꯤꯛ ꯌꯥꯝꯅ ꯐꯪꯏ